ꯑꯩꯍꯥꯛꯀꯤ ꯍꯣꯝꯇꯥꯎꯟ ꯏꯝꯐꯥꯜ ꯋꯦꯁꯠꯀꯤ ꯅꯨꯡꯉꯥꯏꯕꯅ ꯀꯩꯊꯦꯜ ꯅꯛꯄ ꯑꯦꯔꯄꯣꯠ ꯅꯛꯄ ꯍꯣꯁꯄꯤꯇꯜ ꯃꯔꯨꯑꯣꯏꯕꯁꯤꯡ ꯔꯤꯝꯁ ꯖꯦꯅꯤꯝꯁꯁꯤ ꯅꯛꯄ ꯁꯤꯅ ꯂꯩꯔꯤꯕ ꯑꯩꯈꯣꯏꯒꯤꯗꯤ ꯌꯥꯝ ꯀꯟꯕꯤꯅ꯭ꯌꯦꯟꯠ ꯑꯣꯏꯌꯦ